ꯉꯁꯤꯒꯤ ꯑꯅꯥꯕꯁꯤꯕꯨ ꯀꯔꯤ ꯀꯔꯤ ꯆꯥꯕ ꯊꯛꯄ ꯀꯔꯤ ꯀꯔꯤ ꯇꯧꯔꯒꯦ ꯑꯗꯨꯅꯤ ꯊꯥꯎ ꯊꯨꯝꯗꯤ ꯄꯪꯆꯥ ꯆꯥꯕ ꯌꯥꯗ꯭ꯔꯦꯕ ꯍꯧꯖꯤꯛꯁꯦ ꯀꯣ ꯑꯗꯨꯅ ꯌꯥꯔꯤꯒꯩ ꯑꯆꯝꯕ ꯆꯝꯐꯨꯠꯀꯤ ꯁꯔꯨꯛꯀꯨꯝꯕ ꯃꯁꯤ ꯃꯍꯤ ꯃꯅꯥꯏꯒꯨꯝꯕ ꯑꯌꯥꯝꯕ ꯁꯔꯨꯛꯁꯤ ꯆꯥꯕ ꯁꯤꯅ ꯏꯁꯥꯗꯁꯨ ꯍꯥꯏꯕꯗꯤ ꯏꯝꯄ꯭ꯔꯨꯞ ꯑꯣꯏꯗ꯭ꯔꯤꯐꯥꯎꯒꯤꯗꯤ ꯀꯩꯅꯣ ꯇꯧꯕ ꯑꯗꯣ ꯉꯁꯤꯒꯤ ꯁꯦꯕꯤꯁꯤꯅ ꯀꯅꯥ ꯀꯅꯥ ꯂꯥꯛꯑꯝꯃꯒꯦ ꯌꯨꯝꯂꯣꯝꯒꯤ ꯎꯝ ꯎꯝ ꯎꯝ ꯗꯣꯛꯇꯔꯒꯤ ꯔꯥꯎꯟꯗꯤ ꯂꯥꯛꯑꯝꯃꯕ꯭ꯔꯥ ꯀꯃꯥꯏꯅ ꯇꯧꯏ ꯎꯝ ꯑꯗꯨ ꯑꯗꯨ ꯎꯝ